ꯇꯥꯡ ꯀꯨꯟꯍꯨꯝꯗꯣꯏ ꯊꯥ ꯇꯔꯥ ꯏꯪ ꯂꯤꯁꯤꯡ ꯇꯔꯥꯃꯥꯄꯟꯒ ꯃꯩꯗ꯭ꯔꯥꯃꯉꯥ ꯇꯥꯡ ꯅꯤꯄꯥꯜ ꯊꯥ ꯑꯅꯤ ꯏꯪ ꯂꯤꯁꯤꯡ ꯑꯅꯤꯒ ꯀꯨꯟꯃꯥꯊꯣꯏ ꯇꯥꯡ ꯇꯔꯥꯃꯉꯥ ꯊꯥ ꯇꯔꯦꯠ ꯏꯪ ꯂꯤꯁꯤꯡꯑꯅꯤꯒ ꯀꯨꯟꯅꯤꯊꯣꯏ ꯇꯥꯡ ꯀꯨꯟ ꯊꯥ ꯅꯤꯄꯥꯜ ꯏꯪ ꯂꯤꯁꯤꯡꯑꯅꯤꯒ ꯀꯨꯟꯅꯤꯊꯣꯏ ꯇꯥꯡ ꯑꯅꯤ ꯊꯥ ꯑꯃ ꯏꯪ ꯂꯤꯁꯤꯡꯑꯅꯤꯒ ꯀꯨꯟꯍꯨꯝꯗꯣꯏ